ꯑꯌꯥꯝꯕ ꯃꯇꯝꯗ ꯑꯩꯁꯦ ꯏꯟꯁꯇꯥꯒ꯭ꯔꯥꯝ ꯏꯟꯁꯇꯥꯒ꯭ꯔꯥꯝ ꯌꯥꯝ ꯁꯤꯖꯤꯟꯅꯩ ꯍꯥꯏꯕꯗꯤ ꯑꯩꯅ ꯏꯟꯁꯇꯥꯒ꯭ꯔꯥꯝꯁꯤꯗ ꯇꯧꯔꯤꯁꯦ ꯑꯩꯅ ꯄꯥꯝꯕ ꯄꯣꯠ ꯃꯈꯩꯁꯦ ꯃꯣꯏꯅ ꯀꯥꯜꯀꯨꯂꯦꯠ ꯇꯧꯔꯒ ꯐꯖꯅ ꯊꯥꯕꯤꯔꯛꯄꯅꯤꯅ ꯑꯩꯅ ꯂꯥꯏ ꯌꯦꯛꯄ ꯄꯥꯝꯃꯤ ꯈꯪꯕꯅꯤꯅ ꯂꯥꯏ ꯌꯦꯛꯄꯒꯤ ꯄꯣꯠꯄꯨ ꯑꯣꯏꯔꯣ ꯑꯗꯩ ꯏꯁꯩ ꯁꯛꯄ ꯄꯥꯝꯃꯤ ꯍꯥꯏꯔꯁꯨ ꯏꯁꯩ ꯁꯛꯄꯒꯤ ꯄꯣꯠ ꯑꯣꯏꯔꯣ ꯌꯥꯝ ꯑꯗꯨꯃꯥꯏꯅ ꯊꯥꯕꯤꯔꯛꯑꯦ ꯍꯥꯏꯇꯥꯔꯦ ꯑꯗꯨꯝ ꯑꯩꯅ ꯄꯥꯝꯕ ꯄꯣꯠꯁꯤꯡꯗꯣ ꯑꯗꯨꯝ ꯎꯍꯜꯂꯦ ꯑꯗꯨꯗ ꯀꯣꯛ ꯑꯩꯅ ꯏꯟꯁꯇꯥꯒ꯭ꯔꯥꯝ ꯆꯪꯉꯨ ꯃꯇꯝꯁꯤꯗ ꯑꯗꯨꯝ ꯂꯥꯏ ꯌꯦꯛꯄꯒꯤ ꯄꯣꯠ ꯑꯣꯏꯔꯣ ꯂꯥꯏ ꯌꯦꯛꯄ ꯃꯤꯅ ꯐꯖꯅ ꯌꯦꯛꯂꯛꯄ ꯄꯣꯠꯇꯣ ꯑꯩꯈꯣꯏꯅ ꯃꯥꯅ ꯌꯦꯛꯄ ꯑꯗꯨ ꯃꯥꯟꯅꯉꯥꯏꯒꯤꯗꯃꯛꯇ ꯌꯦꯛꯂꯒ ꯏꯁꯥꯅ ꯃꯥꯜꯂꯦ ꯍꯥꯏ ꯀꯥꯟꯗ ꯌꯥꯝ ꯍꯔꯥꯎꯖꯕ ꯄꯣꯛꯍꯟꯕꯗꯣ ꯑꯗꯨꯃꯥꯏꯅ ꯑꯣꯏꯍꯜꯂꯤ